ꯑꯩꯅ ꯇꯧꯕ ꯌꯥꯕ ꯏꯟꯇꯔꯇꯦꯟꯃꯦꯟꯒꯤ ꯑꯣꯏꯕ ꯊꯕꯛ ꯈꯔ ꯍꯥꯏꯔꯒꯗꯤ ꯂꯥꯏ ꯍꯔꯥꯎꯕꯒꯤ ꯖꯒꯣꯏ ꯁꯥꯕ ꯃꯅꯤꯄꯨꯔꯗ ꯂꯩꯕ ꯃꯩꯇꯩꯒꯤ ꯑꯣꯏꯕ ꯂꯥꯏ ꯍꯔꯥꯎꯕꯗ ꯖꯒꯣꯏ ꯁꯥꯕꯗ ꯁꯔꯨꯛ ꯌꯥꯕ

ꯑꯗꯒꯤ ꯃꯇꯝ ꯃꯇꯝꯒꯤ ꯑꯣꯏꯕ ꯂꯩꯀꯥꯏꯒꯤ ꯑꯣꯏꯕ ꯀꯨꯝꯍꯩ ꯍꯔꯥꯎ ꯊꯧꯗꯣꯛ ꯋꯥꯊꯣꯛ ꯑꯗꯒꯤ ꯂꯤꯂꯥ ꯗ꯭ꯔꯥꯃꯥ ꯏꯁꯩ ꯅꯣꯡꯃꯥꯏꯗꯁꯨ ꯁꯔꯨꯛ ꯌꯥꯕ ꯐꯪꯕ ꯑꯗꯒꯤ ꯑꯗꯒꯤ ꯐꯦꯃꯂꯤ ꯄꯨꯟꯅ ꯑꯩꯈꯣꯏꯒꯤ ꯑꯥꯎꯠꯇꯤꯡ ꯆꯠꯄ ꯄꯤꯛꯅꯤꯛ ꯀꯨꯝꯕ ꯆꯠꯄ ꯉꯥꯛꯇꯪ ꯑꯥ ꯐꯦꯝꯂꯤ ꯄꯨꯟꯅ ꯆꯠꯊꯣꯛꯑꯒ ꯉꯥꯛꯇꯪꯒꯤ ꯑꯣꯏꯕ ꯂꯥꯡꯕ ꯅꯨꯃꯤꯠꯇꯨꯒꯤ ꯑꯣꯏꯅ ꯁꯔꯨꯛ ꯌꯥꯔꯨꯕ ꯑꯗꯒꯤ ꯏꯁꯩ ꯑꯃ ꯊꯥꯔꯒꯁꯨ ꯉꯥꯏꯍꯥꯛꯇꯪ ꯏꯁꯥꯒꯤ ꯍꯩꯖꯕ ꯂꯥꯡꯕ ꯐꯟꯕ ꯆꯣꯡꯕ ꯁꯨꯝꯕꯁꯨ ꯎꯠꯊꯣꯛꯄ ꯑꯩꯉꯣꯟꯗ ꯁꯤꯃ ꯌꯥꯎꯖꯩ ꯑꯗꯒꯤ ꯑꯗꯣꯝ ꯑꯩꯅ ꯀꯔꯝꯕ

ꯃꯇꯝꯗ ꯏꯟꯇꯔꯇꯦꯟꯃꯦꯟꯒꯤꯗꯃꯛꯇ ꯀꯔꯤ ꯇꯧꯕꯒꯦ ꯍꯥꯏꯕꯁꯦ ꯑꯩ ꯇꯤ ꯚꯤ ꯌꯦꯡꯂꯒ ꯁꯦꯔꯦꯜ ꯉꯥꯛꯇꯪ ꯌꯦꯡꯕ ꯅꯣꯡꯃꯒꯤ ꯂꯥꯛꯄꯗꯤ ꯗꯦꯂꯤꯒꯤ ꯁꯦꯔꯦꯜ ꯌꯦꯡꯕ ꯑꯗꯒꯤ ꯃꯣꯕꯥꯏꯜ ꯉꯥꯛꯇꯪ ꯄꯥꯏꯔꯒ ꯃꯣꯕꯥꯏꯜꯁꯤꯗ ꯑꯩꯈꯣꯏꯅ ꯀꯥꯟꯅꯕ ꯌꯥꯕ ꯌꯨꯇꯨꯞꯇꯒꯤ ꯑꯣꯏꯔꯁꯨ ꯒꯨꯒꯜꯗꯩ ꯑꯣꯏꯔꯁꯨ ꯀꯥꯟꯅꯕ ꯌꯥꯕ ꯑꯗꯒꯤ ꯉꯥꯛꯇꯪ ꯑꯩꯈꯣꯏꯅ ꯂꯥꯏꯔꯤꯛ ꯉꯥꯛꯇꯪ ꯌꯦꯡꯉꯛꯄ ꯃꯇꯝꯗ ꯈꯪꯗꯕ ꯋꯥꯔꯗ ꯃꯤꯅꯤꯡꯁꯦ ꯍꯧꯖꯤꯛꯇꯤ ꯒꯨꯒꯜꯗ ꯐꯪꯂꯕꯅꯤꯅ ꯒꯨꯒꯜꯗꯒꯤ ꯉꯥꯛꯇꯪ ꯆꯪ ꯆꯪꯗꯅ ꯌꯦꯡꯕ ꯑꯗꯨꯁꯨ ꯑꯩꯉꯣꯟꯗ ꯑꯩꯈꯣꯏꯗꯗꯤ ꯑꯦꯟꯇꯔꯇꯦꯟꯃꯦꯟꯒꯨꯝꯕꯅꯤꯀꯣ ꯉꯥꯛꯇꯪ ꯋꯥꯔꯗ ꯑꯃ ꯈꯪꯗꯕꯩꯁꯨ ꯉꯥꯛꯇꯪ ꯌꯦꯡꯉꯨꯕꯁꯤꯁꯨ ꯑꯗꯒꯤ ꯍꯦꯛ ꯏꯁꯩ ꯑꯃ ꯇꯤ ꯚꯤ ꯊꯥꯔꯛꯄꯅꯤ ꯈꯪꯗꯦ ꯐꯣꯟ ꯊꯥꯕꯅꯤ ꯈꯪꯗꯦ ꯏꯁꯩ ꯑꯃ ꯍꯦꯛ ꯂꯥꯛꯄꯗꯁꯨ ꯑꯩꯈꯣꯏꯒꯤ ꯐꯣꯛ ꯁꯣꯡ ꯑꯣꯏꯒꯦꯔꯥ ꯃꯅꯤꯄꯨꯔꯒꯤ ꯏꯁꯩ ꯅꯣꯡꯃꯥꯏꯁꯦ ꯍꯦꯛꯇ ꯁꯛꯅꯤꯡꯕ ꯉꯪꯅꯤꯡꯕ ꯀꯣ ꯑꯗꯨꯝꯕꯁꯨ ꯑꯗꯨꯝ ꯇꯧꯏ ꯖꯒꯣꯏ ꯐꯥꯂꯥ ꯑꯗꯨꯝ ꯇꯧꯏ ꯁꯤꯃꯥ ꯗ꯭ꯔꯥꯃꯥ ꯑꯗꯨꯝ ꯌꯦꯡꯗꯅ ꯈꯣꯠꯇꯅ ꯑꯩꯈꯣꯏ ꯑꯗꯨꯝ ꯁꯔꯨꯛ ꯌꯥꯏꯀꯣ ꯂꯥꯏꯔꯤꯛ ꯄꯥꯕꯅ ꯂꯥꯏꯔꯤꯛ ꯉꯥꯛꯇꯪꯒꯤ ꯑꯣꯏꯕ ꯅꯣꯡꯃꯒꯤ ꯑꯣꯏꯕ ꯗꯦꯂꯤ ꯔꯨꯇꯤꯟ ꯑꯣꯏꯅ ꯂꯥꯏꯔꯤꯛ ꯉꯥꯛꯇꯪ ꯄꯥꯕꯁꯤꯁꯨ ꯁꯤꯁꯨ ꯑꯩꯈꯣꯏꯒꯤ ꯗꯦꯂꯤ ꯔꯨꯇꯤꯟꯅꯤꯅ ꯑꯗꯨꯝ ꯌꯥꯎꯏꯀꯣ